ꯍꯧꯖꯤꯛ ꯀꯥꯟꯗꯤ ꯁ꯭ꯋꯤꯃꯤꯡ ꯍꯥꯏꯕ ꯀꯥꯟꯁꯤꯗ ꯃꯃꯥ ꯃꯄꯥ ꯑꯃ ꯑꯣꯏꯅ ꯌꯥꯝꯅ ꯀꯤꯅꯕ ꯑꯦꯛꯇꯤꯕꯤꯇꯤꯁ ꯑꯃꯅꯤ ꯑꯩꯈꯣꯏꯁꯦ ꯍꯧꯖꯤꯛ ꯑꯉꯥꯡ ꯑꯣꯏꯔꯤꯉꯩꯗ ꯇꯝꯍꯧꯗ꯭ꯔꯕꯅꯤꯅ ꯑꯍꯟ ꯑꯣꯏꯕ ꯀꯥꯟꯗꯁꯨ ꯍꯧꯖꯤꯛ ꯁ꯭ꯋꯤꯃꯤꯡ ꯍꯩꯇ꯭ꯔꯕꯗꯤ ꯌꯥꯝꯅ ꯔꯤꯛꯁ ꯌꯥꯝ ꯆꯥꯎꯏ ꯌꯨꯝ ꯏꯪꯈꯣꯜ ꯃꯅꯥꯛꯇ ꯄꯨꯈ꯭ꯔꯤ ꯇꯨꯔꯦꯟ ꯂꯩꯕꯅꯤꯅ ꯑꯃꯁꯨꯡ ꯅꯣꯡꯖꯨꯊꯥ ꯌꯥꯝ ꯀꯟꯕ ꯀꯥꯟꯁꯤꯗ ꯐ꯭ꯂꯠ ꯊꯣꯛꯄ ꯀꯥꯟꯗ ꯁ꯭ꯋꯤꯃꯤꯡ ꯁ꯭ꯋꯤꯃꯤꯡ ꯍꯩꯕꯒꯤ ꯀꯥꯟꯅꯕꯁꯦ ꯌꯥꯝ ꯂꯩ ꯑꯗꯨꯅ ꯑꯩꯈꯣꯏ ꯑꯉꯥꯡ ꯄꯤꯛꯂꯤꯉꯩꯗ ꯃꯃꯥ ꯃꯄꯥ ꯑꯃ ꯑꯣꯏꯅ ꯑꯩꯈꯣꯏꯁꯦ ꯑꯉꯥꯡ ꯈꯣꯏꯕꯨ ꯏꯁꯤꯡ ꯁ꯭ꯋꯤꯝ ꯇꯧꯕꯁꯦ ꯑꯗꯨꯝ ꯇꯝꯕꯤꯒꯗꯧꯕꯅꯦ ꯑꯩꯈꯣꯏꯅ ꯌꯥꯔꯒꯗꯤ ꯋꯤꯛ ꯑꯃꯁꯤꯗ ꯑꯅꯤꯔꯛ ꯑꯍꯨꯝꯂꯛꯀꯨꯝꯕ ꯁ꯭ꯋꯤꯃꯤꯡ ꯀ꯭ꯂꯥꯁ ꯇꯧꯍꯜꯂꯒ ꯆꯠꯍꯜꯂꯒ ꯃꯣꯏꯁꯦ ꯀꯣꯔꯁꯅ ꯃꯅꯤꯡꯗ ꯏꯜꯂꯒ ꯈꯨꯠꯇ ꯔꯕꯔ ꯍꯥꯞ ꯈꯨꯠꯇ ꯔꯕꯔ ꯍꯥꯞꯂꯒ ꯑꯗꯨꯒ ꯂꯥꯏꯐ ꯕꯣꯠ ꯃꯣꯏ ꯍꯥꯞꯂꯒ ꯂꯥꯏꯐ ꯋꯦꯁꯀꯨꯝꯕ ꯍꯥꯞꯂꯒ ꯑꯉꯥꯡꯁꯤꯕꯨ ꯇꯝꯍꯟꯕꯁꯦ ꯌꯥꯝ ꯗꯔꯀꯥꯔ ꯑꯣꯏ ꯑꯗꯨꯒ ꯍꯧꯖꯤꯛ ꯏꯁꯤꯡ ꯑꯆꯧ ꯑꯆꯧꯕ ꯃꯔꯛꯁꯤꯗ ꯑꯩꯈꯣꯏ ꯅꯣꯡ ꯅꯣꯡꯖꯨꯊꯥ ꯂꯥꯛꯄ ꯀꯥꯟꯁꯤꯗ ꯐꯣꯔꯁꯁꯤꯁꯨ ꯌꯥꯝ ꯀꯜꯂꯦ ꯑꯃꯁꯨꯡ ꯑꯩꯈꯣꯏ ꯅꯨꯡꯁꯤꯡꯁꯨ ꯂꯣꯏꯅꯃꯛ ꯅꯥꯜꯂꯦ ꯀꯣ ꯑꯗꯨꯅ ꯀꯔꯝ ꯍꯥꯏꯅ ꯉꯥꯛꯊꯣꯛꯀꯦꯔ ꯍꯥꯏꯅ ꯍꯥꯏꯔꯒ ꯃꯣꯏꯁꯦ ꯁ꯭ꯋꯤꯃꯤꯡ ꯍꯩꯔꯕꯗꯤ ꯑꯗꯨꯒꯨꯝꯕ ꯀꯌꯥ ꯂꯥꯛꯂꯕꯁꯨ ꯁ꯭ꯂꯤꯄꯔꯤ ꯂꯥꯛꯂꯕꯁꯨ ꯁ꯭ꯋꯤꯃꯤꯡ ꯇꯧꯕ ꯍꯩꯔꯕꯗꯤ ꯂꯣꯏꯅ ꯉꯥꯛꯊꯣꯛꯄ ꯉꯝꯃꯤ ꯃꯌꯥꯝ ꯑꯗꯨꯅ ꯑꯉꯥꯡ ꯑꯣꯏꯔꯤꯉꯩꯗꯒꯤ ꯃꯃꯥ ꯃꯄꯥꯁꯤꯡ ꯂꯣꯏꯅꯃꯛ ꯁ꯭ꯋꯤꯃꯤꯡꯁꯦ ꯂꯣꯏꯅꯃꯛ ꯇꯝꯍꯟꯕꯅ ꯐꯩ ꯍꯥꯏꯕꯁꯦ ꯍꯥꯏꯅꯤꯡꯉꯦ ꯑꯗꯨꯒ ꯈꯨꯟꯁꯤꯗ ꯃꯥꯁ ꯑꯣꯏꯅ ꯁ꯭ꯋꯤꯝ ꯁ꯭ꯋꯤꯝꯁꯦ ꯇꯧꯅꯤꯡꯉꯥꯏ ꯃꯐꯝꯁꯤꯗꯤ ꯇꯨꯔꯦꯟꯗ ꯑꯣꯏꯒꯦꯔ ꯀꯔꯤ ꯑꯣꯏꯒꯦꯔ ꯃꯐꯝꯁꯦ ꯅꯥꯟꯅ ꯊꯝꯕꯤꯕ ꯀꯔꯤꯒꯤꯔ ꯍꯥꯏꯔꯒ ꯇꯨꯔꯦꯟ ꯃꯣꯠꯄ ꯑꯗꯨꯒ ꯅꯨꯡ ꯇꯨꯔꯦꯟ ꯃꯔꯛꯁꯤꯗ ꯅꯨꯡꯒꯨꯝꯕ ꯀꯔꯤꯒꯨꯝꯕ ꯐꯖꯅ ꯊꯝꯗꯕ ꯈꯣꯠꯇꯕ ꯑꯣꯏꯔꯕꯗꯤ ꯃꯊꯪ ꯃꯊꯪꯒꯤ ꯁ꯭ꯂꯤꯄꯔꯤꯁꯨ ꯌꯥꯝ ꯑꯣꯏꯕꯅꯦ ꯑꯗꯨꯅ